ꯑꯦꯛꯁꯄꯤꯔꯤꯌꯦꯟꯁ ꯏꯁꯩ ꯁꯛꯄꯒꯤ ꯑꯦꯛꯁꯄꯤꯔꯤꯌꯦꯟꯁꯇ ꯍꯥꯏꯔꯒꯅ ꯑꯩꯈꯣꯏꯁꯦ ꯈꯣꯟ ꯂꯣ ꯄꯤꯠꯁ ꯍꯥꯏ ꯄꯤꯠꯁ ꯍꯥꯏꯕ ꯂꯩꯌꯦ ꯑꯗꯨꯗꯨꯅ ꯂꯣ ꯄꯤꯠꯁ ꯁꯦꯡꯗꯣꯛꯄ ꯃꯇꯝꯗ ꯌꯥꯝꯅ ꯅꯦꯝꯊꯅ ꯆꯤꯡꯂꯛꯄ ꯃꯇꯝꯗꯗꯤ ꯌꯥꯝꯅ ꯋꯥ ꯑꯋꯥꯕꯁꯨ ꯊꯣꯛꯄ ꯂꯩꯌꯦ ꯑꯗꯨꯒ ꯀꯟꯅ ꯋꯥꯡꯅ ꯆꯤꯡꯂꯛꯄ ꯃꯇꯝꯗꯁꯨ ꯌꯥꯝꯅ ꯑꯋꯥꯕ ꯊꯣꯛꯑꯦ ꯑꯗꯨꯅ ꯈꯣꯟꯁꯦ ꯅꯥꯔꯛꯄ ꯃꯇꯝꯗꯗꯤ ꯑꯁꯤ ꯑꯅꯤꯁꯦ ꯌꯥꯝꯅ ꯄꯔꯐꯦꯛꯂꯤ ꯕꯦꯂꯦꯟꯁ ꯑꯣꯏꯅ ꯆꯤꯡꯕꯗꯤ ꯉꯝꯗꯦ ꯑꯗꯨꯅ ꯌꯥꯝ ꯋꯥꯏꯌꯦ ꯁꯤꯒꯨꯝꯕ ꯑꯦꯛꯁꯄꯤꯔꯤꯌꯦꯟꯁ ꯍꯥꯏꯕꯕꯨ ꯁꯤꯅꯤ ꯂꯣ ꯕꯣꯏꯁ ꯑꯦꯟ ꯍꯥꯏ ꯄꯤꯁꯠ ꯁꯤꯒꯤꯗꯤ ꯗꯤꯐ꯭ꯔꯦꯟꯁ ꯈꯦꯠꯅꯕ ꯑꯣꯔ ꯑꯩꯒꯤ ꯑꯦꯛꯁꯄꯤꯔꯤꯌꯦꯟꯁꯇ ꯋꯥꯕꯁꯦ ꯁꯤꯅꯤ